ꯂꯥꯁꯦ ꯏꯕꯦꯝꯃ ꯍꯦꯛꯂꯛꯇꯁꯨ ꯉꯥꯏꯔꯤꯕꯅꯤ ꯑꯅꯧꯕꯅꯤ ꯃꯄꯨꯟꯗ ꯂꯨꯄ ꯀꯨꯟ ꯄꯤ ꯈꯔ ꯆꯥꯎꯕꯁꯤꯅ ꯀꯨꯟꯊ꯭ꯔ ꯄꯤꯌꯦ ꯏꯆꯥꯒꯤꯕꯨ ꯈꯥꯏꯔꯒ ꯂꯣꯏꯔꯦꯅꯦ ꯀꯩꯅꯣ ꯈꯥꯏꯒꯦ ꯈꯥꯏꯒꯦ ꯈꯥꯃꯦꯜ ꯑꯁꯤꯟꯕꯁꯦ ꯀꯦꯖꯤꯗ ꯃꯔꯐꯨ ꯄꯤꯌꯦ ꯑꯗꯣ ꯀꯦꯖꯤꯗ ꯃꯔꯐꯨ ꯄꯤꯕꯁꯦ ꯅꯪ ꯃꯤ ꯌꯥꯝꯗꯕꯅꯤꯅ ꯈ ꯈ ꯈꯖꯤꯛꯇꯪ ꯂꯩꯗꯣꯏꯔꯣ ꯀꯌꯥꯝ ꯂꯩꯗꯣꯏꯅꯣ ꯑꯣ ꯄꯋꯥ ꯑꯃꯗꯗꯤ ꯂꯨꯄꯥ ꯀꯨꯟ ꯈꯥꯃꯦꯜ ꯑꯁꯤꯟꯕꯗꯤꯅꯦ ꯍꯋꯥꯏ ꯀꯩꯅꯣ ꯔꯖꯃꯥ ꯃꯔꯨ ꯑꯗꯒꯤ ꯁꯦꯟꯗ꯭ꯔꯥꯡ ꯃꯔꯨꯝꯁꯤꯡꯁꯦ ꯁꯤꯒ ꯂꯣꯏꯅ ꯑꯗꯨꯝ ꯍꯥꯞꯄꯒ ꯊꯣꯡꯃꯤꯟꯅꯕ ꯌꯥꯔꯦ ꯑꯗꯨꯒ ꯆꯨꯝꯅꯒꯤ ꯏꯆꯝ ꯆꯝꯅ ꯑꯜꯂꯨꯒ ꯇꯤꯜꯍꯧ ꯃꯅꯥ ꯀꯩ ꯀꯥ ꯐꯖꯅ ꯊꯥꯛꯑꯒ ꯑꯗꯨꯝ ꯍꯋꯥꯏ ꯃꯔꯨ ꯀꯩ ꯀꯥ ꯊꯥꯛꯇꯨꯅꯁꯨ ꯊꯣꯡꯕ ꯌꯥꯔꯦ ꯑꯗꯨꯒ ꯍꯋꯥꯏ ꯃꯔꯨ ꯊꯥꯛꯇꯕꯤꯗ ꯑꯜꯂꯨꯒꯗꯪ ꯃꯣꯏ ꯑꯅꯤ ꯈꯤꯇꯪ ꯊꯣꯡꯃꯤꯟꯅꯕꯁꯨ ꯑꯗꯨꯝ ꯌꯥꯔꯦ ꯍꯋꯥꯏꯗꯤ ꯍꯧꯖꯤꯛꯀꯥꯟꯗꯤ ꯈꯔ ꯇꯥꯡꯉꯦ ꯀꯦꯖꯤꯗ ꯃꯥꯁꯨ ꯆꯥꯃ ꯄꯤꯕ ꯌꯥꯎꯋꯤ ꯍꯥꯟꯅꯗꯤ ꯆꯥꯃ ꯄꯤꯔꯝꯃꯦ ꯑꯗꯣ ꯍꯧꯖꯤꯛꯄꯨꯗꯤ ꯈꯤꯇꯪ ꯀꯩꯅꯣ ꯇꯧꯊꯣꯔꯛꯑꯦ ꯃꯔꯐꯨ ꯑꯗꯨꯃꯥꯏꯅ ꯄꯤꯌꯦ ꯀꯦꯖꯤꯗ ꯑꯜꯂꯨꯁꯤꯅ ꯀꯦꯖꯤꯗ ꯌꯥꯡꯈꯩ ꯄꯤꯌꯦ ꯍꯣꯏ ꯍꯣꯏ ꯍꯣꯏ ꯑꯣꯜꯂꯒꯦ ꯑꯣꯜꯂꯒꯦ ꯀꯩꯅꯣꯁꯦ ꯍꯋꯥꯏ ꯃꯔꯨꯁꯦ ꯀꯦꯖꯤ ꯑꯃ ꯀꯦꯖꯤ ꯃꯈꯥꯏ ꯑꯃ ꯑꯣꯜꯂꯣ ꯍꯥꯏꯕ ꯅꯠꯇ꯭ꯔꯣ ꯑꯗꯣ ꯁꯤꯅꯅꯦ ꯂꯨꯝꯅ ꯐꯖꯅ ꯍꯦ ꯂꯣꯟꯕꯤꯒꯤ ꯑꯣꯟꯕꯤꯔꯒꯦꯁꯦ ꯑꯗꯨꯒ ꯑꯜꯂꯨꯁꯤꯅ ꯀꯌꯥ ꯄꯤꯌꯣ ꯍꯥꯏꯕ ꯍꯣ ꯑꯜꯂꯨꯁꯤꯅ ꯌꯥꯡꯈꯩꯒꯤ ꯍꯣꯏ ꯍꯣꯏ ꯍꯣꯏ ꯑꯜꯂꯨꯖꯤ ꯀꯦꯖꯤ ꯑꯃ ꯈꯛ ꯑꯣꯜꯂꯒꯦ ꯍꯣꯏ ꯍꯣꯏ ꯏꯕꯦꯝꯃ ꯐꯗꯤꯒꯣꯝꯁꯤꯁꯨ ꯇꯥꯡꯕꯅꯅꯦ ꯑꯅꯦ ꯃꯔꯨ ꯇꯥꯡꯉꯦꯅꯅꯦ ꯂꯨꯄꯥ ꯃꯆꯩ ꯃꯥ ꯃꯥ ꯃꯀꯥ ꯄꯥꯟꯕꯤꯗꯣ ꯑꯍꯨꯝ ꯃꯔꯤ ꯈꯛꯇꯪ ꯄꯨꯜꯂꯤ ꯑꯗꯨꯒ ꯂꯨꯄꯥ ꯇꯔꯥ ꯇꯔꯥ ꯄꯤꯈ꯭ꯔꯦ ꯍꯧꯖꯤꯛꯀꯥꯟꯁꯦ ꯑꯩꯈꯣꯏꯁꯨ ꯌꯣꯜꯂꯤꯕꯁꯦ ꯑꯗꯨꯛ ꯃꯁꯤꯡ ꯁꯨꯅꯕꯅ ꯌꯣꯟꯕꯗꯣ ꯑꯗꯨꯏꯗꯨꯅꯅꯦ ꯌꯥꯝꯅ ꯇꯥꯡꯈ꯭ꯔꯦ ꯌꯥꯝ ꯇꯥꯡꯈ꯭ꯔꯦ ꯍꯣꯏ ꯍꯣꯏ ꯍꯣꯏ ꯍꯥꯄꯒꯦ ꯍꯥꯄꯛꯑꯒꯦ ꯅꯪ ꯄꯥꯏꯌꯨꯁꯦ ꯑꯩ ꯍꯥꯄꯛꯀꯦ ꯍꯣꯏ ꯍꯣꯏ ꯍꯌꯦꯡ ꯃ ꯍꯌꯦꯡꯃꯨꯛꯁꯨ ꯂꯥꯛꯎꯀꯣ